ꯎꯕꯔ ꯀꯦꯕ ꯑꯣꯏꯕꯤꯔꯕ ꯒꯥꯔꯤ ꯑꯃꯇꯪ ꯋꯥꯏꯖꯒꯦ ꯐ꯭ꯔꯣ ꯋꯤꯂꯔ ꯒꯥꯔꯤ ꯂꯩꯔꯒꯗꯤ ꯌꯥꯝꯅ ꯅꯨꯡꯉꯥꯏꯖꯒꯅꯤ ꯐꯣꯔ ꯋꯤꯂꯔꯗ ꯑꯦꯁ ꯌꯨ ꯕꯤ ꯊ꯭ꯔꯤ ꯍꯟꯗ꯭ꯔꯦꯗ ꯑꯃꯇꯪ ꯋꯥꯏꯕꯒꯤ ꯈꯨꯗꯣꯡ ꯆꯥꯕ ꯐꯪꯉꯒꯗꯤ ꯌꯥꯝꯅ ꯅꯨꯡꯉꯥꯏꯖꯒꯅꯤ ꯐꯦꯃꯤꯂꯤ ꯇ꯭ꯔꯤꯞ ꯑꯃ ꯆꯠꯀꯗꯕꯅꯦ ꯅꯨꯃꯤꯠ ꯍꯨꯝꯅꯤꯒꯤꯅꯤ ꯇ꯭ꯔꯤꯞ ꯑꯁꯤꯗ ꯁꯤꯇꯤ ꯀꯌꯥ ꯑꯃ ꯐꯥꯎꯔꯒ ꯆꯠꯀꯅꯤ ꯀꯛꯆꯤꯡꯗꯒꯤ ꯍꯧꯔꯒ ꯆꯠꯂꯒ ꯀꯛꯆꯤꯡ ꯏꯝꯐꯥꯜ ꯖꯤꯔꯤꯕꯥꯝ ꯁꯤꯂꯣꯡ ꯒꯨꯍꯥꯇꯤ ꯁꯤꯜꯆꯔ ꯃꯔꯨ ꯑꯣꯏꯅ ꯆꯠꯀꯅꯤ ꯆꯠꯂꯤꯕ ꯃꯐꯝꯁꯤꯡꯗ ꯆꯠꯂꯒ ꯂꯝꯁꯤꯡ ꯑꯁꯤꯗ ꯀꯣꯏꯔ ꯀꯣꯏꯔꯒ ꯍꯜꯂꯛꯀꯗꯕꯅꯤ ꯀꯣꯏꯕ ꯆꯠꯄ ꯃꯇꯝꯁꯤꯗ ꯀꯤꯂꯣꯃꯤꯇꯔ ꯑꯃꯗ ꯒꯥꯔꯤ ꯑꯋꯥꯏꯃꯟꯁꯤ ꯀꯌꯥꯅꯣ ꯔꯦꯠ ꯀꯌꯥ ꯑꯣꯏꯕꯒꯦ ꯑꯋꯥꯏꯕ ꯑꯁꯤ ꯈꯨꯗꯛꯇ ꯑꯗꯨꯝ ꯄꯤꯗꯣꯏꯔ ꯍꯥꯟꯅ ꯄꯩꯁꯥ ꯄꯤꯊꯣꯛꯀꯗ꯭ꯔ ꯅꯠꯇ꯭ꯔꯅ ꯍꯜꯂꯛꯑꯒ ꯄꯨꯟꯅ ꯀꯦꯁ ꯑꯣꯏꯅ ꯄꯨꯂꯞ ꯄꯤꯒꯗꯕ꯭ꯔ ꯇ꯭ꯔꯥꯟꯅꯦꯛꯁꯟꯁꯦ ꯀꯃꯥꯏꯅ ꯇꯧꯏ ꯑꯀꯨꯞꯄ ꯃꯔꯣꯟꯁꯤ ꯈꯪꯅꯤꯡꯗꯨꯅ ꯍꯪꯉꯛꯄꯅꯤ ꯒꯥꯔꯤꯁꯦ ꯑꯊꯨꯕ ꯃꯇꯝꯗ ꯋꯥꯏꯅꯤꯡꯉꯦ ꯒꯥꯔꯤꯁꯤ ꯋꯥꯏꯔꯒ ꯂꯥꯛꯂꯤꯕ ꯇꯥꯡ ꯇꯥꯔꯥꯃꯉꯥ ꯊꯥ ꯑꯁꯤꯒꯤꯗ ꯋꯥꯏꯔꯒ ꯇꯥꯡ ꯇꯥꯔꯥꯅꯤꯄꯥꯜ ꯐꯥꯎꯕ ꯁꯤꯖꯤꯟꯅꯒꯗꯕꯅꯤ ꯌꯥꯔꯒꯗꯤ ꯑꯁꯤꯒꯤ ꯐꯦꯁꯤꯂꯤꯇꯤꯁꯦ ꯑꯃꯇꯪ ꯋꯥꯏꯖꯒꯦ ꯑꯃꯇꯪ ꯄꯤꯕꯤꯌꯨ